ꯍꯥꯟꯅꯗꯤ ꯚꯥꯔꯠꯁꯦ ꯂꯝꯕꯤ ꯊꯣꯡ ꯌꯥꯝꯅ ꯃꯇꯤꯛ ꯆꯥꯔꯝꯗꯦ ꯍꯥꯏꯕꯗꯤ ꯑꯗꯨꯒꯤ ꯃꯇꯝꯗꯨꯗ ꯁꯟꯒꯥꯔꯤ ꯅꯠꯇ꯭ꯔꯒ ꯁꯒꯣꯜ ꯒꯥꯔꯤꯅ ꯃꯅꯤꯄꯨꯔꯗꯩꯅ ꯗꯦꯜꯂꯤꯐꯧ ꯆꯠꯄꯁꯤ ꯌꯥꯝ ꯋꯥꯅ ꯆꯠꯂꯝꯃꯤ ꯃꯇꯝꯗꯤ ꯀꯩꯒꯤꯅꯣ ꯍꯥꯏꯕꯀꯥꯟꯗ ꯇ꯭ꯔꯥꯟꯁꯄꯣꯔꯠ ꯁꯤꯁꯇꯦꯝꯁꯨ ꯂꯩꯔꯝꯗꯕ ꯑꯗꯨꯛꯀꯤ ꯃꯇꯤꯛ ꯋꯥꯏ ꯑꯗꯨꯕꯨ ꯍꯧꯖꯤꯛ ꯍꯧꯖꯤꯛ ꯗꯤꯕꯂꯞꯄꯤꯡ ꯅꯥꯎ ꯍꯧꯖꯤꯛ ꯍꯧꯖꯤꯛꯀꯤ ꯃꯇꯝꯗꯗꯤ ꯌꯥꯝꯅ ꯗꯤꯕꯂꯞ ꯑꯣꯏꯔꯦ ꯀꯔꯤꯒꯨꯝꯕ ꯑꯩꯈꯣꯏꯅ ꯗꯤꯜꯂꯤꯐꯥꯎ ꯆꯠꯄ ꯑꯣꯏꯒꯦꯔꯥ ꯅꯠꯇ꯭ꯔꯒ ꯃꯨꯝꯕꯥꯏꯐꯥꯎ ꯆꯠꯄ ꯑꯣꯏꯒꯦꯔꯥ ꯐ꯭ꯂꯥꯠ ꯅꯠꯇ꯭ꯔꯒ ꯑꯦꯔꯣꯄ꯭ꯂꯦꯟꯗ ꯇꯣꯡꯉꯒ ꯑꯗꯨꯒꯤ ꯄꯨꯡ ꯑꯃꯅꯤ ꯈꯪꯗꯦ ꯄꯨꯡ ꯑꯅꯤꯅꯤ ꯈꯪꯗꯦ ꯄꯨꯡ ꯑꯍꯨꯝ ꯃꯔꯤ ꯇꯧꯔꯒ ꯑꯗꯨꯛ ꯌꯥꯝꯅ ꯆꯠꯂꯦ ꯕꯁꯅ ꯆꯠꯀꯦꯔꯥ ꯑꯗꯨꯛꯀꯤ ꯃꯇꯤꯛ ꯅꯛ ꯑꯗꯨꯛꯀꯤ ꯃꯇꯤꯛ ꯇꯥꯏꯃꯤꯡ ꯆꯪꯗ꯭ꯔꯦ ꯍꯥꯟꯅꯒ ꯌꯦꯡꯅꯔꯨꯔꯒꯗꯤ ꯍꯧꯖꯤꯛ ꯌꯥꯝ ꯊꯤꯅ ꯈꯦꯠꯅꯔꯦ ꯗꯤꯕꯂꯞ ꯇꯧꯕꯁꯦ ꯂꯝꯕꯤ ꯊꯣꯡꯁꯨ ꯑꯗꯨꯛꯀꯤ ꯃꯇꯤꯛ ꯐꯔꯦ ꯍꯧꯖꯤꯛ ꯆꯠꯄꯗ ꯑꯗꯨꯝ ꯅꯣꯡꯃꯗ ꯑꯗꯨꯝ ꯌꯧꯕ ꯅꯣꯡꯃꯗ ꯄꯨꯡ ꯃꯔꯤ ꯃꯉꯥꯗ ꯑꯗꯨꯝ ꯌꯧꯕ ꯉꯝꯃꯦ ꯃꯨꯝꯕꯥꯏꯐꯥꯎ ꯆꯠꯂꯁꯨ ꯀꯦꯔꯂꯥꯐꯧ ꯆꯠꯂꯁꯨ ꯍꯧꯖꯤꯛꯅ ꯌꯥꯝ ꯊꯤꯅ ꯍꯦꯟꯅ ꯗꯦꯕꯂꯞ ꯇꯧꯔꯦ